ꯑꯩꯅ ꯊꯕꯛ ꯇꯧꯔꯛꯄ ꯃꯇꯝꯗ ꯈꯤꯖꯤꯛ ꯈꯤꯖꯤꯛ ꯇꯧꯕ ꯍꯧꯔꯛꯄ ꯃꯇꯝꯗ ꯃꯤꯅ ꯌꯥꯝꯅ ꯀꯂꯛꯏ ꯑꯗꯨ ꯗ ꯑꯩꯗꯤ ꯑꯋꯥꯕ ꯀꯌꯥ ꯑꯃ ꯊꯦꯡꯅꯩ ꯑꯗꯨꯒꯤ ꯃꯇꯨꯡꯗ ꯇꯞꯅ ꯇꯞꯅ ꯊꯕꯛ ꯇꯧꯔꯛꯄ ꯍꯧꯔꯛꯄꯁꯨ ꯑꯩꯉꯣꯟꯗ ꯑꯄꯟꯕ ꯌꯥꯝꯅ ꯂꯩ ꯑꯗꯨꯅ ꯑꯩꯅ ꯌꯥꯝꯅ ꯅꯨꯡꯉꯥꯏꯖꯗꯦ ꯑꯩꯒꯤ ꯇꯧꯔꯛꯄꯗ ꯑꯊꯤꯡꯕ ꯀꯌꯥ ꯑꯃ ꯂꯩ ꯑꯗꯨꯅ ꯑꯩꯉꯣꯟꯗ ꯄꯦꯟꯅ ꯊꯕꯛꯇꯨ ꯅꯨꯡꯉꯥꯏꯅ ꯇꯧꯕ ꯉꯝꯗꯦ ꯑꯗꯨꯕꯨ ꯑꯩꯉꯣꯟꯗ ꯌꯥꯝꯅ ꯋꯥꯅ ꯑꯩꯕꯨ ꯊꯕꯛ ꯑꯃ ꯇꯧꯕ ꯃꯇꯝꯗꯗꯤ ꯈꯟꯊꯕ ꯌꯥꯎꯗꯅ ꯑꯩꯗꯤ ꯊꯕꯛꯁꯤ ꯁꯠ ꯁꯠ ꯇꯧꯋꯤ ꯑꯗꯨꯗ ꯁꯣꯏꯕ ꯀꯌꯥ ꯑꯃ ꯊꯦꯡꯅꯩ ꯑꯩꯒꯤ ꯊꯕꯛꯇꯤ ꯑꯩꯅ ꯅꯨꯡꯉꯥꯏꯅ ꯑꯩꯕꯨ ꯅꯨꯡꯉꯥꯏꯅ ꯋꯥꯈꯜꯁꯤ ꯆꯥꯡ ꯅꯥꯏꯅ ꯐꯖꯅ ꯗꯥꯏꯖꯦꯁꯟ ꯇꯧꯔꯕ ꯃꯇꯨꯡꯗ ꯇꯧꯕ ꯊꯕꯛꯇꯨ ꯑꯩꯉꯣꯟꯗ ꯌꯥꯝꯅ ꯃꯥꯏꯅ ꯄꯥꯛꯅ ꯍꯦꯟꯗꯜ ꯇꯧꯕ ꯉꯝꯃꯤ